ꯃꯦꯃꯣꯔꯦꯕꯜ ꯑꯣꯏꯕ ꯗꯥꯟꯁ ꯄꯔꯐꯣꯔꯃꯦꯟꯁ ꯍꯥꯏꯔꯗꯤ ꯑꯩꯈꯣꯏꯅ ꯍꯥꯟꯅ ꯑꯉꯥꯡ ꯑꯣꯏꯕꯀꯥꯟꯗ ꯇꯤꯆꯔꯁ ꯗꯦꯗ ꯖꯒꯣꯏ ꯁꯥꯔꯝꯕ ꯑꯗꯨꯗ ꯅꯠꯇꯅ ꯑꯩꯈꯣꯏꯅ ꯌꯨꯝꯗ ꯂꯩꯕ ꯃꯇꯝꯗꯁꯨ ꯈ꯭ꯔꯤꯁꯃꯥꯁ ꯃꯇꯝ ꯂꯥꯛꯂꯗꯤ ꯑꯩꯈꯣꯏꯅ ꯌꯥꯝꯅ ꯉꯥꯏꯖꯔꯛꯄ ꯈ꯭ꯔꯤꯁꯃꯥꯁꯁꯦ ꯑꯗꯨꯒ ꯈ꯭ꯔꯤꯁꯃꯥꯁꯇ ꯖꯒꯣꯏ ꯁꯥꯕ ꯍꯩꯕꯁꯦ ꯑꯩꯈꯣꯏꯒꯤ ꯌꯥꯝ ꯃꯦꯃꯣꯔꯦꯕꯜ ꯑꯣꯏꯌꯦ ꯑꯉꯥꯡ ꯑꯣꯏꯕꯀꯥꯟꯗꯒꯤ ꯍꯧꯔꯒ ꯖꯒꯣꯏꯒꯨꯝꯕ ꯁꯥꯕꯒꯨꯝꯕꯗꯤ ꯑꯁꯨꯝ ꯅꯨꯡꯉꯥꯏꯖꯩ ꯈ꯭ꯔꯤꯁꯃꯥꯁꯇꯁꯨ ꯇꯤꯆꯔꯁ ꯗꯦꯗꯁꯨ ꯑꯗꯨꯅ ꯑꯩꯅ ꯌꯥꯝ ꯃꯦꯃꯣꯔꯦꯕꯜ ꯑꯣꯏꯕ ꯍꯥꯏꯔꯗꯤ ꯇꯤꯆꯔꯁ ꯗꯦꯒ ꯈ꯭ꯔꯤꯁꯃꯥꯁꯅ ꯑꯩꯒꯤꯗꯤ ꯌꯥꯝ ꯃꯦꯃꯣꯔꯦꯕꯜ ꯑꯣꯏꯌꯦ ꯑꯩꯅ ꯖꯒꯣꯏ ꯁꯥꯕ ꯃꯇꯝꯗ ꯍꯥꯏꯔꯗꯤ